ꯍꯜꯂꯣ ꯁꯤꯁꯦ ꯃꯤꯁꯀꯣꯜ ꯂꯩꯔꯝꯕ ꯑꯗꯨꯒꯤꯗꯨ ꯀꯅꯥꯒꯤꯅꯣ ꯍꯪꯒꯦ ꯇꯧꯕꯒꯤ ꯑꯧ ꯃꯥꯅꯤ ꯀꯔꯤ ꯂꯩ ꯍꯥꯏꯕꯤꯌꯨ ꯇꯥꯟꯅꯁꯤ ꯑꯣ ꯑꯩꯈꯣꯏꯁꯤꯅ ꯑ ꯑꯌꯨꯛꯀꯤ ꯄꯨꯡ ꯇꯔꯥꯗꯒꯤꯅ ꯑꯗꯨꯝ ꯍꯣꯔꯦꯟ ꯅꯨꯡꯗꯥꯡ ꯋꯥꯏꯔꯝ ꯄꯨꯡ ꯃꯉꯥ ꯐꯥꯎ ꯑꯗꯨꯝ ꯍꯥꯡꯉꯦ ꯑꯥ ꯑꯥ ꯑꯩꯈꯣꯏꯁꯦ ꯃꯤ ꯑꯃꯗ ꯑꯉꯥꯡꯒꯤ ꯏꯁꯇꯨꯗꯦꯟ ꯑꯣꯏꯔꯗꯤ ꯑꯩꯈꯣꯏꯗꯤ ꯐ꯭ꯔꯤ ꯑꯣꯏꯌꯦꯕꯀꯣ ꯑꯗꯨꯒ ꯑꯗꯨꯝ ꯑꯁꯨꯝ ꯅꯣꯔꯃꯦꯜꯗ ꯉꯛꯇ ꯑꯣꯏꯔꯒꯅ ꯂꯨꯄꯥ ꯇꯔꯥꯒꯨꯝ ꯀꯨꯟ ꯂꯧꯏ ꯑꯥ ꯑꯗꯨꯒ ꯑꯥ ꯃꯐꯝꯁꯤꯗ ꯀꯦꯃꯦꯔꯥꯒꯨꯝꯕ ꯀꯥꯞꯄꯒꯤ ꯐꯦꯁꯤꯂꯤꯇꯤ ꯂꯩꯇꯦꯕ ꯑꯗꯨ ꯀꯔꯤꯒꯨꯝꯕ ꯀꯥꯞꯀꯦ ꯍꯥꯏꯕꯇꯥꯔꯒꯗꯤ ꯚꯤꯗꯤꯌꯣꯒꯨꯝꯕ ꯂꯧꯅꯤꯡꯕ ꯍꯣꯏ ꯐꯣꯇꯣ ꯏꯆꯝ ꯆꯝꯅ ꯀꯥꯞꯄꯒꯤꯕꯨꯗꯤ ꯌꯥꯏ ꯑꯗꯨꯅ ꯚꯤꯗꯤꯌꯣꯒꯨꯝꯕ ꯂꯧꯅꯤꯡꯕ ꯑꯣꯏꯕꯇꯥꯔꯒꯗꯤ ꯑꯩꯈꯣꯏ ꯇꯣꯉꯥꯟꯅ ꯑꯦꯛꯁꯇ꯭ꯔꯥ ꯆꯥꯔꯖ ꯂꯧꯒꯅꯦꯕ ꯑꯗꯨꯒ ꯒꯥꯔꯤ ꯑꯥ

ꯑꯣ ꯑꯗꯨꯕꯨ ꯑꯣ ꯑꯩꯈꯣꯏ ꯀꯛꯆꯤꯡ ꯒꯥꯔꯗꯦꯟꯗ ꯑ ꯀꯦꯃꯦꯔꯥꯒꯤꯗꯨꯗꯤꯀꯣ ꯑꯗꯨꯝ ꯍꯣꯏ ꯐꯤꯜꯃꯒꯨꯝꯕ ꯑꯗꯨꯝꯕ ꯁꯨꯇꯤꯡꯒꯨꯝꯕ ꯂꯥꯛꯄꯇꯥꯔꯒꯗꯤ ꯑꯩꯈꯣꯏ ꯃꯃꯟ ꯑꯗꯨꯝ ꯆꯥꯎꯏꯕ ꯑꯗꯨꯅ ꯑꯗꯨꯝ ꯏꯁꯥꯒꯤ ꯂꯅꯥꯏ ꯀꯥꯞꯆꯒꯦ ꯑꯣꯏꯇꯥꯔꯒꯗꯤ ꯂꯤꯁꯤꯡ ꯑꯃꯒꯨꯝꯕ ꯑꯗꯨꯃꯥꯏꯅ ꯂꯧꯒꯜꯂꯤ ꯂꯧꯏ ꯑꯗꯨꯒ ꯌꯦꯡꯐꯝ ꯍꯥꯏꯕꯇꯥꯔꯒꯅ ꯑꯩꯈꯣꯏꯁꯤꯗꯗꯤ ꯎꯝ ꯃꯍꯥꯗꯦꯕꯒꯤ ꯃꯨꯔꯇꯤ ꯆꯥꯎꯅ ꯑꯗꯨꯝ ꯂꯩ ꯂꯩꯔꯦ ꯃꯌꯥꯝꯅ ꯑꯗꯨꯝ ꯌꯦꯡꯕꯗ ꯈꯪꯉꯅꯤ ꯑꯗꯨꯗꯒꯤ ꯏꯃꯥ ꯍꯥꯎꯔꯩꯃ ꯁꯝꯄꯨꯕꯤꯒꯤ ꯃꯨꯔꯇꯤꯁꯨ ꯂꯩ ꯑꯗꯨꯗꯩ ꯑꯇꯣꯞꯄ ꯑꯩꯈꯣꯏꯒꯤ ꯃꯩꯇꯩꯒꯤꯀꯣ ꯆꯠꯅ ꯀꯩꯅꯣ ꯂꯥꯏ ꯃꯌꯥꯝ ꯑꯃꯁꯨ ꯂꯩꯀꯣ ꯑꯗꯨꯗꯒꯤ ꯍꯣꯏ ꯂꯩꯅꯣꯡꯗꯁꯨ ꯅꯠꯇꯦ ꯑꯇꯣꯞꯄ ꯃꯌꯥꯝ ꯑꯃꯁꯨ ꯌꯦꯡꯐꯝ ꯂꯩꯅꯩ ꯑꯗꯨꯝ ꯁꯣꯝ ꯁꯣꯝꯗ ꯂꯥꯛꯄꯀꯥꯟꯗ ꯑꯗꯨꯝ ꯈꯪꯉꯅꯤ ꯀꯩꯀꯩꯅꯣ ꯇꯧꯏ ꯍꯥꯏꯕꯗꯣ ꯑꯗꯨꯝ ꯅꯣꯏꯅ ꯑꯞꯄꯥ

ꯑꯥ

ꯍꯣꯏ ꯑꯩꯈꯣꯏꯁꯤꯗ ꯑꯣꯔꯀꯤꯠ ꯃꯈꯜ ꯃꯈꯜ ꯌꯥꯝ ꯐꯪꯉꯦꯕꯀꯣ ꯑꯗꯨꯝ ꯂꯩꯕ ꯑꯗꯨꯝ ꯌꯥꯅꯤ ꯑꯗꯨꯗꯩ ꯂꯩ ꯆꯔꯥꯗꯨꯁꯨ ꯍꯣꯏ ꯑꯗꯨꯝ ꯑꯄꯥꯝꯕ ꯂꯩ ꯑꯩꯈꯣꯏꯁꯤꯗ ꯌꯥꯎꯕ ꯑꯣꯏꯕꯇꯥꯔꯗꯤ ꯑꯩꯈꯣꯏ ꯑꯗꯨꯝ ꯂꯩꯕ ꯌꯥꯅꯤ ꯑꯩꯈꯣꯏ ꯑꯗꯨꯝ ꯀꯩꯅꯣ ꯇꯧꯔ ꯃꯈꯜ ꯃꯈꯜ ꯑꯩꯈꯣꯏꯁꯤꯗ ꯁꯦꯝꯃꯒ ꯊꯝꯃꯦꯕ ꯑꯗꯨꯅ ꯑꯗꯨꯝ ꯁꯣꯝ ꯈꯣꯏꯅ ꯂꯥꯛꯀꯥꯟꯗ ꯑꯗꯨꯝ ꯑꯄꯥꯝꯕꯗꯨ ꯑꯗꯨꯝ ꯐꯪꯒꯅꯤ ꯑꯗꯨꯒꯤꯗꯤ ꯃꯤ ꯀꯌꯥꯝꯃꯨꯛ ꯂꯥꯛꯄꯤꯗꯣꯏꯅꯣ ꯁꯣꯝꯒꯤꯁꯦ

ꯍꯣꯏ ꯍꯣꯏ ꯍꯣꯏ ꯑꯗꯨꯝ ꯍꯥꯏꯕꯤꯔꯣ ꯑꯥ ꯍꯣ ꯐꯔꯦ ꯐꯔꯦ ꯎꯝ ꯎꯝ